ꯏꯟꯗꯤꯌꯥꯗ ꯃꯌꯥꯝꯅ ꯈꯔ ꯆꯥꯅꯕ ꯆꯤꯟꯖꯥꯛꯁꯤꯡ ꯍꯥꯏꯔꯒꯗꯤ ꯁꯥꯃꯣꯁꯥ ꯆꯥ ꯍꯋꯥꯏ ꯊꯣꯡꯕ ꯆꯤꯛꯀꯟ ꯇꯟꯗꯨꯔꯤ ꯕꯤꯔꯌꯥꯅꯤ ꯃꯁꯥꯂꯥ ꯊꯥꯛꯄ ꯑꯜꯂꯨ ꯄꯀꯣꯔꯥ ꯏꯗꯂꯤ ꯄꯥꯔꯥꯊꯥ ꯄꯟꯅꯔꯤ ꯔꯥꯁ ꯃꯥꯂꯥ ꯕ꯭ꯔꯤꯐꯤ ꯑꯗꯨꯒ ꯍꯧꯖꯤꯛ ꯑꯩꯈꯣꯏꯅ ꯑꯩꯈꯣꯏꯅ ꯍꯧꯖꯤꯛ ꯆꯥꯅꯕ ꯍꯥꯏꯔꯒꯗꯤ ꯇꯣꯏꯅ ꯆꯥꯒꯨꯝꯕ ꯇꯟ ꯒꯨꯝꯕ ꯍꯋꯥꯏ ꯒꯨꯝꯕ ꯑꯜꯂꯨ ꯊꯣꯡꯕꯒꯨꯝꯕ ꯑꯗꯨꯕꯨ ꯑꯩꯈꯣꯏꯅ ꯑꯜꯂꯨ ꯆꯥ ꯆꯥ ꯍꯧꯕ ꯃꯇꯝꯗ ꯆꯥꯁꯦ ꯑꯍꯥꯟꯕꯗ ꯑꯩꯈꯣꯏꯅ ꯁꯧꯍꯜꯂꯅꯤ ꯏꯁꯤꯡꯁꯦ ꯏꯁꯤꯡ ꯁꯧꯍꯜꯂꯕ ꯃꯇꯨꯡꯗ ꯑꯩꯈꯣꯏꯅ ꯆꯤꯅꯤ ꯍꯥꯞꯄꯅꯤ ꯆꯥ ꯃꯅꯥ ꯍꯥꯞꯄꯅꯤ ꯁꯤꯡ ꯍꯥꯞꯄꯅꯤ ꯇꯦꯖ ꯃꯅꯥ ꯍꯥꯞꯄꯒ ꯑꯗꯨꯃꯥꯏꯅ ꯑꯕꯥꯎꯠ ꯃꯤꯅꯠ ꯃꯔꯤ ꯃꯉꯥꯃꯨꯛ ꯂꯣꯜꯂꯒ ꯑꯩꯈꯣꯏꯅ ꯊꯝꯃꯒ ꯆꯥꯁꯤ ꯑꯩꯈꯣꯏꯅ ꯊꯛꯅꯩ